ꯍꯜꯂꯣ ꯑꯧ ꯀꯔꯤ ꯍꯥꯏꯕꯤꯒꯗꯕ ꯎꯝ ꯀꯔꯤ ꯀꯔꯤ ꯂꯩꯕꯤꯒꯗꯕ ꯑꯣꯏꯔꯕꯅꯣ ꯌꯦꯟꯁꯥꯡ ꯀꯩꯅꯣ ꯍꯋꯥꯏꯒꯨꯝꯕ ꯑꯗꯒꯤ ꯇꯤꯜꯍꯧ ꯆꯅꯝ ꯑꯌꯥꯝꯕꯅ ꯂꯣꯏ ꯌꯥꯎꯔꯤ ꯀꯔꯤ ꯀꯔꯤ ꯁꯨꯅꯕ ꯌꯥꯎꯔꯤ ꯑꯌꯥꯝꯕꯅ ꯑꯥꯂꯨ ꯀꯦꯖꯤꯗ ꯂꯨꯄꯥ ꯀꯨꯟꯃꯉꯥ ꯀꯨꯟꯊ꯭ꯔꯥꯃꯨꯛ ꯄꯤ ꯍꯋꯥꯏ ꯀꯪꯇꯛꯅ ꯂꯨꯄꯥ ꯂꯨꯄꯥ ꯃꯔꯤꯐꯨ ꯃꯧꯗ꯭ꯔꯥ ꯁ꯭ꯋꯥꯏꯃꯨꯛ ꯄꯤ ꯑꯪ ꯑꯪ ꯇꯤꯜꯍꯧꯁꯨ ꯌꯥꯎꯔꯤꯌꯦ ꯇꯤꯜꯍꯧ ꯇꯤꯜꯍꯧ ꯇꯤꯜꯍꯧꯔꯣ ꯂꯧꯗꯣꯏꯁꯦ ꯆꯅꯝꯔꯣ ꯀꯩꯅꯣ ꯂꯧꯗꯣꯏꯁꯦ ꯇꯤꯜꯍꯧ ꯀꯦꯖꯤ ꯀꯌꯥꯃꯨꯛꯇꯤ ꯑꯣꯏꯒꯦ ꯎꯝ ꯑꯣ ꯇꯤꯜꯍꯧꯗꯪꯂꯣ ꯂꯧꯗꯣꯏꯁꯦ ꯑꯇꯩꯗꯤ ꯂꯧꯔꯣꯏꯗꯕ꯭ꯔꯣ ꯑꯣ ꯀꯦꯛ ꯅꯨꯡ ꯀꯦꯛ ꯅꯨꯡ ꯀꯩꯀꯥꯁꯨ ꯀꯦꯛꯁꯨ ꯌꯥꯎꯔꯦ ꯑꯗꯩꯗꯤ ꯀꯔꯤ ꯀꯔꯤ ꯑꯌꯥꯝꯕꯅ ꯀꯦꯛꯁꯨ ꯌꯥꯎꯔꯦ ꯑꯗꯣ ꯑꯉꯥꯡ ꯑꯆꯥꯄꯣꯠ ꯕꯦꯀꯔꯤꯒꯤ ꯕꯟꯁꯨ ꯌꯥꯎꯔꯤꯗꯣ ꯑꯗꯩꯗꯤ ꯀꯩꯅꯣꯒꯨꯝꯕ ꯔꯁꯀꯦꯛꯀꯨꯝꯕ ꯑꯗꯒꯤ ꯑꯪꯀꯜ ꯆꯤꯞꯁꯀꯨꯝꯕ ꯌꯨꯕꯤꯒꯨꯝꯕ ꯂꯣꯏ ꯌꯥꯎꯔꯤ ꯑꯥ ꯍꯥ ꯑꯥ

ꯁꯒꯣꯜꯍꯋꯥꯏꯅ ꯁꯥꯕ ꯕꯣꯔꯤꯗꯣ ꯌꯥꯎꯒꯨꯝ ꯇꯧꯕꯅꯤ ꯀꯩꯅꯣꯅ ꯁꯥꯕ ꯀꯪꯇꯛꯅ ꯁꯥꯕꯁꯨ ꯂꯩꯔꯝꯒꯅꯤ ꯑꯗꯩ ꯁꯒꯣꯜꯍꯋꯥꯏꯅ ꯁꯥꯕꯁꯨ ꯂꯩꯔꯝꯒꯅꯤ ꯑꯗꯨꯗꯩꯗꯤ ꯕꯦꯁꯣꯟꯅ ꯁꯥꯕꯁꯨ ꯂꯩꯔꯝꯒꯅꯤ ꯑꯥ ꯍꯩ ꯃꯍꯤ ꯍꯩ ꯃꯍꯤ ꯑꯦꯄꯤꯁꯨ ꯌꯥꯎꯔꯦ ꯑꯗꯩꯗꯤ ꯃꯖꯥꯁꯨ ꯌꯥꯎꯔꯦ ꯑꯗꯨꯗꯒꯤꯗꯤ ꯑꯣ ꯑꯥꯔ ꯑꯦꯁꯁꯨ ꯌꯥꯎꯔꯦ ꯑꯗꯩꯗꯤ ꯀꯔꯤ ꯀꯔꯤ ꯀꯩꯅꯣꯒꯤ ꯅꯤꯝꯕꯨ ꯄꯥꯅꯤꯁꯨ ꯌꯥꯎꯔꯦ ꯑꯗꯩꯗꯤ ꯀꯩꯅꯣꯁꯨ ꯌꯥꯎꯔꯦ ꯑꯗꯩ ꯑꯣꯔꯦꯟꯁꯀꯤ ꯍꯩ ꯃꯍꯤ ꯑꯃꯁꯨ ꯍꯩ ꯃꯍꯤꯁꯨ ꯌꯥꯎꯏ ꯃꯥꯅꯦ ꯃꯥꯅꯦ ꯑꯉꯥꯡꯅ ꯄꯥꯝꯅꯕ ꯂꯣꯏ ꯌꯥꯎꯋꯦ ꯑꯗꯨꯗꯨꯒ ꯃꯣꯏꯅ ꯄꯥꯝꯕꯁꯤ ꯂꯣꯏꯅꯃꯛ ꯄꯥꯝꯃ ꯎꯔꯤꯉꯩ ꯃꯣꯏꯗꯤ ꯂꯩꯒꯦ ꯍꯥꯏꯕꯅꯤ ꯃꯣꯏꯗꯤ ꯆꯥꯒꯦ ꯍꯥꯏꯕꯅꯤ ꯃꯣꯏ ꯃꯣꯏꯗꯤ ꯎꯔꯤꯉꯩ ꯆꯥꯒꯦꯅ ꯑꯗꯨ ꯄꯨꯡ ꯀꯌꯥ ꯆꯅꯝꯗꯣ ꯄꯋꯥꯗ ꯂꯨꯄꯥ ꯀꯩꯅꯣꯃꯨꯛ ꯄꯤꯔꯝꯒꯅꯤ ꯃꯔꯤꯐꯨ ꯄꯤꯔꯝꯒꯅꯤ ꯀꯦꯖꯤ ꯃꯈꯥꯏ ꯑꯃ ꯂꯧꯗꯣꯏꯔ ꯄꯋꯥ ꯂꯧꯗꯣꯏꯔꯣ ꯎꯝ ꯑꯣ ꯑꯗꯨ ꯇꯥꯔꯗꯤ ꯀꯦꯖꯤ ꯑꯃ ꯑꯣꯟꯁꯜꯂꯒꯦ ꯑꯗꯨꯒ ꯑꯥ ꯄꯨꯂꯞ ꯇꯤꯜꯍꯧꯅ ꯀꯦꯖꯤ ꯀꯌꯥꯃꯨꯛ ꯑꯣꯏꯅꯤ

ꯑꯥ ꯃꯣꯁꯣꯔꯤ ꯑ ꯃꯣꯁꯣꯔꯤꯅ ꯑꯗꯩꯗꯤ ꯆꯥꯛꯍꯋꯥꯏꯅꯦ ꯌꯥꯎꯔꯦ ꯑꯗꯨꯒ ꯀꯩꯅꯣ ꯀꯦꯖꯤ ꯀꯌꯥ ꯀꯌꯥꯃꯨꯛ ꯑꯣꯏꯗꯣꯏꯅꯣ ꯑ ꯎꯝ ꯍꯣꯏ ꯍꯣꯏ ꯑꯗꯨꯗꯤ ꯀꯩꯅꯣꯒꯨꯝꯕ ꯍꯋꯥꯏꯒꯨꯝꯕ ꯀꯩꯒꯨꯝꯕꯗꯤ ꯀꯩꯅꯣ ꯇꯧꯔꯣꯏꯗ꯭ꯔꯣ ꯎꯁꯣꯞ ꯇꯧꯅꯤ ꯍꯥꯏꯗꯥꯏꯅꯦ ꯍꯋꯥꯏꯒꯨꯝꯕꯗꯣ ꯀꯌꯥꯝ ꯀꯌꯥꯝ ꯂꯧꯗꯣꯏꯅꯣ ꯎꯝ ꯑꯥ ꯑꯗꯨꯗꯤ ꯑꯥꯂꯨ ꯑꯥꯂꯨ ꯀꯦꯖꯤ ꯀꯌꯥ ꯑꯣꯟꯅꯤ ꯑꯥꯂꯨꯗꯤ ꯎꯝ ꯑ ꯊꯨꯝꯁꯨ ꯌꯥꯎꯔꯤ ꯌꯨꯝꯗꯣ ꯂꯨꯄꯥ ꯇꯔꯥ ꯇꯔꯥ ꯄꯤꯕꯁꯨ ꯌꯥꯎꯏ ꯑꯗꯨꯗꯨꯒ ꯑ ꯀꯨꯟ ꯑꯥ ꯀꯨꯟ ꯀꯨꯟ ꯄꯤꯕꯁꯨ ꯌꯥꯎꯏ

ꯑ ꯊꯥꯎꯗꯤꯒꯗꯤ ꯀꯌꯥꯃꯨꯛ ꯑꯣꯏꯅꯤ ꯎꯝ ꯑ ꯎꯝ ꯀꯩꯅꯣꯒꯨꯝꯕ ꯀꯔꯤ ꯀꯔꯤ ꯎꯝ ꯀꯔꯤ ꯍꯥꯏ ꯇꯥꯔꯦ ꯀꯩꯅꯣꯗꯣ ꯍꯋꯥꯏꯒ ꯀꯩꯅꯣꯒꯨꯝꯕꯗꯤ ꯂꯧꯔꯣꯏꯗꯔꯣ ꯀꯔꯤ ꯀꯔꯤ ꯑ ꯑꯣ ꯑ ꯑ ꯑ ꯍꯣꯏ ꯍꯣꯏ ꯍꯣꯏ ꯑꯣ ꯊꯝꯃꯣ ꯊꯝꯃꯣ ꯎꯝ ꯊꯝꯃꯣ ꯊꯝꯃꯣ